ꯍꯜꯂꯣ ꯎꯕꯔ ꯑꯣꯏꯕꯤꯔꯕ꯭ꯔ ꯑꯩꯁꯤ ꯉꯁꯤ ꯆꯥꯟꯗꯦꯜꯗꯒꯤ ꯏꯝꯐꯥꯜ ꯐꯥꯎꯕꯒꯤ ꯎꯕꯔ ꯑꯃꯇ ꯕꯨꯛ ꯇꯧꯖꯒꯦꯅ ꯇꯧꯖꯔꯛꯄ ꯀꯣꯜꯅꯦ ꯃꯁꯤꯗ ꯑꯩꯈꯣꯏ ꯃꯤ ꯃꯔꯤ ꯇꯣꯡꯖꯒꯗꯕꯅꯤ ꯑꯩꯒꯤ ꯏꯃꯨꯡ ꯃꯅꯨꯡꯁꯤꯡ ꯉꯥꯛꯇꯅꯤ ꯑꯗꯨ ꯎꯕꯔꯁꯤ ꯕꯨꯛ ꯇꯧꯕ ꯃꯇꯝꯗ ꯆꯥꯟꯗꯦꯜꯗꯒꯤ ꯏꯝꯐꯥꯜ ꯐꯥꯎꯕ ꯌꯧꯕꯗ ꯇꯦꯛꯁꯤ ꯐꯤꯌꯔꯅ ꯀꯌꯥ ꯑꯣꯏꯒꯗꯕꯅꯣ ꯑꯗꯨꯒ ꯒꯥꯔꯤ ꯑꯁꯤ ꯑꯦ ꯁꯤ ꯌꯥꯎꯕ꯭ꯔ ꯌꯥꯎꯗꯕ꯭ꯔ ꯍꯥꯏꯕꯒꯤ ꯗꯤꯇꯦꯜꯁꯤꯡ ꯍꯥꯏꯕꯤꯔꯛꯎ